ꯍꯜꯂꯣ ꯁꯤꯕꯨ ꯑꯥꯃꯥꯖꯣꯟꯒꯤ ꯗꯤꯂꯤꯕꯔꯤ ꯇꯧꯕ ꯅꯨꯄꯥꯗꯨ ꯅꯠꯇ꯭ꯔꯣ ꯑꯣ ꯉꯔꯥꯡ ꯄꯣꯠ ꯑꯃ ꯌꯧꯔꯛꯀꯅꯤ ꯑꯩꯒꯤꯅ ꯁꯤꯗ ꯍꯥꯏꯔꯒ ꯄꯣꯠꯇꯣ ꯂꯥꯛꯇꯕ ꯑꯗꯣ ꯀꯃꯥꯏꯅ ꯇꯧꯕꯅꯣ ꯑꯩꯗꯤ ꯑꯊꯨꯕꯒꯤꯁꯨ ꯄꯣꯠꯇꯣ ꯀꯛꯄꯅꯦ ꯑꯗꯣ ꯀꯃꯥꯏꯅ ꯇꯧꯕꯖꯥꯠꯅꯣ ꯉꯁꯤ ꯐꯥꯎ ꯂꯥꯛꯇꯦ ꯎꯝ ꯑꯗꯨꯗ ꯑꯩꯁꯦ ꯈꯪꯗꯦꯅꯦ ꯀꯃꯥꯏꯅ ꯇꯧꯔꯤꯅꯣ ꯈꯔ ꯊꯨꯒꯗ꯭ꯔꯅ ꯇꯧꯔꯒ ꯑꯗꯣ ꯀꯔꯝ ꯍꯥꯏꯅ ꯇꯧꯗꯣꯏꯅꯣ ꯑꯗꯨꯗꯤ ꯅꯨꯃꯤꯠ ꯀꯌꯥꯅꯤꯃꯨꯛ ꯆꯪꯈꯤꯗꯒꯦ ꯑꯃꯨꯛ ꯌꯧꯔꯛꯄꯗ ꯁꯤꯕꯣ ꯃꯣꯕꯥꯏꯜꯗꯗꯤ ꯌꯧꯒꯗꯧꯔꯦꯅ ꯄꯤꯕ ꯑꯣ ꯑꯣ ꯐꯔꯦ ꯐꯔꯦ ꯑꯗꯨꯗꯤ ꯈꯤꯇꯪ ꯊꯨꯕꯗꯤ ꯄꯥꯝꯃꯦ ꯀꯣ ꯑꯗꯨꯝ ꯊꯨꯅꯕ ꯑꯃꯨꯛꯇ ꯁꯤꯟꯕꯤꯔꯛꯑꯣ ꯍꯣꯏ ꯍꯣꯏ ꯌꯥꯔꯦ ꯎꯝ ꯎꯝ ꯎꯝ ꯍꯣꯏ ꯐꯔꯦ ꯐꯔꯦ ꯐꯔꯦ ꯐꯔꯦ ꯎꯝ ꯎꯝ ꯑꯧ